ꯑꯩꯒꯤ ꯃꯤꯡ ꯁꯂꯣꯅꯤ ꯀꯧꯋꯤ ꯑꯩ ꯀꯛꯆꯤꯡ ꯃꯈꯥ ꯂꯩꯀꯥꯏꯗꯒꯤ ꯑꯩꯅ ꯑꯩꯒꯤ ꯏꯆꯦꯒꯤ ꯕꯥꯔꯗꯦꯒꯤꯗꯃꯛ ꯗꯦꯠ ꯁꯤꯛꯁꯇꯤꯟꯗ ꯇ꯭ꯋꯦꯟꯇꯤ ꯅꯪꯅꯉꯥꯏ ꯕꯥꯔꯗꯦ ꯀꯦꯛ ꯑꯆꯥꯄꯣꯠꯀ ꯆꯦꯟꯈꯤꯕꯗꯨ ꯑꯣꯔꯗꯔ ꯌꯥꯝ ꯍꯜꯂꯤ ꯑꯣꯔꯗꯔ ꯌꯥꯝ ꯍꯜꯂꯦꯅ ꯅꯣꯏꯅ ꯀꯦꯟꯁꯦꯜ ꯇꯧꯔꯛꯈꯤꯕꯗꯨ ꯀꯦꯟꯁꯦꯜ ꯇꯧꯔꯛꯈꯤꯕꯗꯨ ꯑꯩꯅꯗꯤ ꯄꯩꯁꯥꯗꯣ ꯑꯦꯗꯚꯥꯟꯁ ꯑꯣꯏꯅ ꯄꯤꯈ꯭ꯔꯒ ꯍꯥꯏꯗꯤ ꯄꯩꯁꯥꯗꯣ ꯍꯧꯖꯤꯛꯐꯥꯎ ꯍꯟꯗꯣꯛꯂꯛꯇ꯭ꯔꯤ ꯊꯨꯅ ꯍꯟꯗꯣꯛꯄꯤꯔꯛꯑꯣ